ꯑꯩꯈꯣꯏꯅ ꯑꯉꯥꯡ ꯑꯣꯏꯔꯤꯉꯩꯒ ꯍꯧꯖꯤꯛꯀꯤ ꯑꯩꯈꯣꯏꯅ ꯆꯥꯎꯈꯠꯂꯛꯄ ꯍꯥꯏꯇꯔꯦ ꯑꯩꯈꯣꯏꯁꯤ ꯑꯍꯟ ꯃꯌꯥꯏ ꯆꯟꯖꯜꯂꯦ ꯆꯍꯤꯗ ꯃꯦꯆꯤꯟꯒꯤ ꯊꯕꯛꯁꯤꯗꯤ ꯌꯥꯝꯅ ꯈꯦꯠꯅꯔꯦ ꯑꯩꯈꯣꯏꯅ ꯈꯪꯉꯛꯄꯒ ꯍꯧꯖꯤꯛꯀ ꯃꯇꯝꯗꯨꯗ ꯑꯩꯈꯣꯏꯅ ꯈꯪꯉꯛꯄꯗ ꯍꯋꯥ ꯒꯥꯔꯤꯗ ꯂꯩꯕꯥꯛ ꯍꯥꯞꯄꯁꯤ ꯃꯤꯅ ꯕꯦꯔꯆꯥꯟ ꯇꯧꯔꯒ ꯌꯣꯄꯥꯛꯅ ꯇꯧꯔꯒ ꯍꯥꯋꯥ ꯒꯥꯔꯤ ꯃꯊꯛꯇ ꯂꯪꯈꯠꯇꯅ ꯍꯥꯄꯝꯃꯤ ꯑꯗꯨꯒ ꯍꯋꯥ ꯒꯥꯔꯤꯒꯤ ꯂꯩꯕꯥꯛꯇꯨꯁꯨ ꯑꯃꯨꯛ ꯕꯦꯔꯆꯥꯟ ꯇꯧꯔꯒ ꯃꯤꯅ ꯑꯃꯨꯛ ꯃꯐꯝꯗꯨꯗ ꯏꯟꯗꯩ ꯍꯧꯖꯤꯛ ꯃꯇꯝꯗꯅ ꯕꯦꯔꯆꯥꯟꯒꯥꯏꯗꯨ ꯇꯣꯛꯈ꯭ꯔꯦ ꯖꯦ ꯁꯤ ꯕꯤꯅ ꯃꯦꯆꯤꯟ ꯑꯃ ꯂꯥꯛꯄꯁꯤꯗꯒꯤ ꯆꯤꯡ ꯐꯛꯀꯥꯏꯔꯦ ꯃꯥꯅ ꯁꯤꯖꯤꯟꯅꯔꯦ ꯂꯩꯕꯥꯛ ꯑꯀꯟꯕ ꯇꯧꯔꯦ ꯃꯥ ꯁꯤꯖꯤꯟꯅꯔꯦ ꯑꯗꯣ ꯍꯥꯋꯥꯗ ꯍꯥꯞꯆꯜꯂꯦ ꯑꯗꯨꯒ ꯃꯐꯝꯗꯨꯗ ꯍꯋꯥꯗꯨꯗꯒꯤ ꯑꯃꯨꯛ ꯃꯤꯅ ꯈꯣꯊꯅꯗ꯭ꯔꯦ ꯑꯗꯨꯒ ꯃꯐꯝꯗꯨꯗ ꯒꯥꯔꯤꯗꯨ ꯆꯪꯖꯜꯂꯒ ꯃꯅꯤꯡꯗ ꯊꯛ ꯍꯥꯏꯒꯠꯂꯒ ꯑꯗꯨꯝ ꯂꯩꯕꯥꯛꯇꯨ ꯖꯣꯔ ꯍꯩꯙꯔꯝꯃꯦ ꯑꯩꯈꯣꯏꯅ ꯃꯍꯧꯁꯥ ꯇꯧꯔꯝꯕꯒ ꯌꯥꯝ ꯈꯦꯠꯅꯔꯦ ꯍꯧꯖꯤꯛ ꯃꯇꯝ ꯌꯦꯡꯉꯨꯕꯗ ꯂꯕꯨꯛꯇ ꯍꯥꯏꯔꯦ ꯃꯍꯧꯁꯥꯗꯤ ꯁꯟꯅ ꯁꯟꯄꯣꯠ ꯈꯣꯏꯗꯅ ꯎꯀꯥꯏ ꯇꯛꯄ ꯀꯥꯏꯗꯅ ꯌꯥꯝ ꯇꯧꯔꯝꯃꯤ ꯍꯧꯖꯤꯛꯇꯤ ꯏꯟꯖꯤꯟꯑꯅ ꯇꯧꯔꯤꯁꯤꯅ ꯑꯃꯨꯛ ꯂꯕꯨꯛꯁꯤꯗ ꯁꯟꯄꯣꯠ ꯈꯣꯏꯔꯦ ꯃꯥꯅ ꯎꯀꯥꯏ ꯇꯛꯑꯦ ꯃꯥꯅ ꯑꯩꯈꯣꯏ ꯁ꯭ꯋꯥꯏꯗ ꯇꯧꯔꯤꯁꯤ ꯍꯧꯖꯤꯛ ꯑꯩꯈꯣꯏꯅ ꯎꯔꯛꯄ ꯎꯔꯤꯕꯗꯨ ꯑꯩꯈꯣꯏ ꯍꯧꯖꯤꯛ ꯎꯔꯛꯏꯁꯦ ꯃꯍꯧꯁꯥꯗꯤ ꯂꯧ ꯈꯥꯎꯕꯁꯤ ꯃꯤ ꯃꯌꯥꯝ ꯅꯨꯄꯤ ꯅꯤꯄꯥ ꯃꯤ ꯁꯪꯒꯝ ꯑꯃꯗ ꯃꯤ ꯇꯔꯥꯃꯨꯛ ꯆꯠ ꯆꯠꯇꯅ ꯈꯥꯎꯔꯝꯕꯅꯤ ꯍꯧꯖꯤꯛꯇꯤ ꯃꯦꯆꯤꯟ ꯊꯣꯛꯂꯛꯑꯦ ꯄꯨꯡ ꯑꯃꯗ ꯂꯣꯏꯔꯦ ꯂꯧ ꯁꯪꯒꯝ ꯑꯃ ꯈꯥꯎꯕꯁꯦ ꯍꯧꯖꯤꯛꯇꯤ ꯀꯨꯏꯅ ꯆꯪꯗ꯭ꯔꯦ ꯂꯧ ꯌꯩꯕ ꯍꯥꯏꯔ ꯍꯧꯖꯤꯛꯇꯤ ꯃꯦꯆꯤꯟꯅ ꯈꯣꯝꯖꯜ ꯈꯣꯝꯖꯜꯂꯒ ꯀꯣꯛ ꯀꯣꯛ ꯌꯩꯊꯣꯛꯈ꯭ꯔꯦ ꯑꯩꯈꯣꯏꯅ ꯈꯪꯂꯛꯄꯗꯗꯤ ꯂꯧ ꯌꯩꯕꯁꯤ ꯅꯤꯄꯤ ꯅꯤꯄꯥꯁꯤ ꯃꯌꯥꯝ ꯐꯛ ꯑꯅ ꯑꯩꯈꯣꯏ ꯐꯛ ꯑꯄꯥꯛꯄ ꯌꯦꯡꯗꯧꯅ ꯁꯥꯕ ꯑꯃ ꯊꯥꯔꯒ ꯃꯗꯥ ꯆꯩꯔꯣꯡꯁꯤ ꯄꯥꯏꯗꯅ ꯌꯩꯔꯝꯃꯤ ꯅꯤꯄꯥ ꯑꯃꯅ ꯐꯧꯗꯤ ꯍꯥꯏꯕꯅ ꯐꯧꯁꯤ ꯃꯄꯨꯟ ꯃꯄꯨꯟ ꯃꯥꯏ ꯃꯈꯨꯠꯇꯨꯅ ꯊꯧꯔꯤ ꯑꯃ ꯄꯥꯏꯔꯒ ꯂꯥꯛꯁꯜꯂꯒ ꯐꯛ ꯃꯊꯛꯁꯤꯗ ꯐꯠ ꯐꯠ ꯍꯥꯏꯔꯛꯏꯅꯤ ꯑꯗꯨꯒ ꯅꯨꯄꯥ ꯑꯃꯒ ꯅꯨꯄꯤꯒ ꯑꯣꯏꯔꯣ ꯑꯅꯤ ꯑꯅꯤ ꯇꯧꯔꯒ ꯆꯩꯔꯣꯡ ꯄꯥꯏꯗꯅ ꯑꯃꯨꯛ ꯌꯩꯔꯤꯅꯤ ꯑꯗꯨꯒ ꯅꯤꯄꯥ ꯑꯃ ꯑꯥ ꯃꯇꯥꯏꯗ ꯂꯩꯕ ꯅꯤꯄꯥ ꯑꯃꯅ ꯆꯔꯨꯁꯤ ꯃꯄꯨꯟ ꯄꯨꯟꯕ ꯑꯅ ꯃꯄꯨꯟ ꯃꯄꯨꯟ ꯑꯃꯃꯝ ꯄꯨꯜꯂꯒ ꯆꯔꯨꯁꯤ ꯑꯃꯨꯛ ꯌꯨꯝꯗ ꯄꯩꯁꯟꯅꯔꯤꯃꯤ ꯆꯔꯨ ꯄꯩꯕ ꯀꯥꯏꯁꯤ ꯌꯨꯝꯗꯗꯤ ꯏꯄꯩ ꯄꯩꯅꯗ꯭ꯔꯦ ꯁꯥ ꯁꯟ ꯏꯔꯩ ꯂꯩꯔꯝꯇ꯭ꯔꯕꯅꯤꯅ ꯑꯗꯨꯒ ꯂꯧꯁꯤ ꯈꯥꯎꯒ꯭ꯔꯕ ꯃꯇꯨꯡꯁꯤꯗ ꯂꯧꯁꯤ ꯐꯧꯁꯤ ꯌꯨꯝ ꯌꯧꯔ ꯃꯇꯨꯡꯗ ꯑꯃꯨꯛ ꯃꯍꯧꯁꯥꯗꯤ ꯂꯕꯨꯛꯁꯤ ꯂꯝꯍꯥꯡ ꯑꯣꯏꯅ ꯂꯩꯔꯝꯃꯤ ꯍꯧꯖꯤꯛꯇꯤ ꯀꯣꯕꯤ ꯍꯪꯒꯥꯝ ꯊꯥꯗꯅ ꯍꯪꯒꯥꯝ ꯍꯨꯟꯗꯅ ꯌꯥꯝꯅ ꯅꯨꯡꯉꯥꯏꯔꯤ ꯌꯦꯡꯕꯗ ꯍꯪꯒꯥꯝ ꯈꯥꯎꯕ ꯍꯥꯏꯔꯣ ꯍꯨꯖꯤꯛ ꯃꯦꯆꯤꯟꯅ ꯈꯥꯎꯗꯅ ꯑꯗꯨꯝ ꯇꯧꯔꯦ ꯍꯧꯖꯤꯛꯇꯤ ꯃꯦꯆꯤꯟꯒꯤꯁꯨ ꯌꯥꯝ ꯐꯒ꯭ꯔꯦ ꯍꯪꯒꯥꯝ ꯈꯥꯎꯔꯦ ꯃꯦꯆꯤꯟꯅ ꯑꯗꯩ ꯍꯪꯒꯥꯝ ꯌꯩꯔꯦ ꯃꯦꯆꯤꯟꯅ ꯍꯧꯖꯤꯛꯀꯤ ꯃꯇꯝꯁꯤꯗꯤ ꯀꯩꯅꯣꯝ ꯇꯧꯔꯦꯗ ꯑꯩ ꯑꯩꯈꯣꯏꯅ ꯈꯪꯉꯛꯄꯒ ꯌꯦꯡꯎꯕꯗ ꯃꯍꯧꯁꯥꯗꯤ ꯍꯪꯒꯥꯝ ꯈꯥꯎꯕꯁꯤꯁꯨ ꯃꯤꯅ ꯈꯥꯎꯔꯝꯃꯤ ꯊꯥꯡꯒꯣꯟꯅ ꯄꯥꯏꯗꯅ

ꯃꯌꯥꯝ ꯃꯌꯥꯝ ꯆꯠꯇꯅ ꯈꯥꯎꯔꯝꯕꯅꯤ ꯍꯧꯖꯤꯛꯇꯤ ꯃꯥꯟꯅꯗ꯭ꯔꯦ ꯃꯍꯧꯁꯥꯒ ꯌꯥꯝ ꯈꯦꯠꯅꯔꯦ